ꯑꯣꯛꯈꯤꯅꯨꯀꯣ

ꯑꯪ ꯑꯧ ꯍꯣꯏ ꯃꯥꯅꯤ ꯎꯝ ꯑꯝ ꯑꯧ ꯐꯪꯉꯦ ꯐꯪꯉꯦ ꯂꯣꯏꯅꯃꯛ ꯌꯥꯎꯋꯦ ꯑꯗꯨꯁꯨ ꯌꯥꯎꯏ ꯂꯩ ꯃꯤꯜ ꯀꯦꯟ ꯑꯗꯒꯤ ꯀꯞ ꯄ꯭ꯂꯦꯠ ꯂꯣꯏꯅꯃꯛ ꯌꯥꯎꯏ ꯂꯩ ꯂꯩ ꯑꯗꯨꯅ ꯃꯆꯥꯗꯅ ꯑꯆꯧꯕꯗꯅꯅꯦ ꯇꯨ ꯊꯥꯎꯖꯟ ꯑꯗꯨꯃꯥꯏꯅ ꯂꯩꯌꯦ ꯑꯗꯣ ꯃꯆꯥꯗꯨꯗꯅ ꯑꯩꯠ ꯍꯟꯗ꯭ꯔꯦꯗ ꯑꯗꯨꯃꯥꯏꯅ ꯄꯤꯌꯦ ꯂꯥꯏꯗꯨꯛ ꯀꯠꯄꯒꯤꯗꯨꯅ ꯑꯗꯒꯤ ꯂꯥꯏꯒꯤ ꯂꯣꯏꯅꯃꯛ ꯀꯝꯕꯤ ꯀꯩꯀꯥ ꯁꯦꯠꯇꯨꯗꯀꯣ ꯂꯤꯁꯤꯡ ꯇꯔꯦꯠ ꯑꯗꯨꯃꯥꯏꯅ ꯄꯤꯌꯦ ꯍꯣꯏ ꯍꯣꯏ ꯐꯗꯤ ꯌꯥꯝ ꯐꯖꯔꯦ ꯑꯗꯨꯝ ꯃꯃꯜꯕꯨꯗꯤ ꯈꯔ ꯋꯥꯡꯉꯦ ꯂꯣꯏꯅ ꯁꯨꯔꯦ ꯑꯗꯨꯗ ꯑꯪ ꯀꯔꯤ ꯀꯔꯤ ꯍꯣꯏ ꯍꯣꯏ ꯍꯣꯏ ꯎꯝ ꯑꯩꯅꯦ ꯍꯣꯏ ꯍꯣꯏ ꯎꯝ ꯎꯝ ꯌꯥꯅꯤ ꯌꯥꯅꯤ ꯑꯄꯥꯝꯕ ꯄꯣꯠꯁꯤꯡꯗꯣ ꯂꯣꯏ ꯄꯨꯊꯣꯛꯆꯔꯛꯀꯦ ꯑꯗꯨꯒ ꯌꯦꯡꯉꯒꯀꯣ ꯑꯄꯥꯝꯕꯗꯣ ꯎꯝ ꯍꯧꯖꯤꯛꯇꯤ ꯑꯗꯨꯝ ꯇꯥꯊꯣꯛ ꯇꯥꯁꯤꯟ ꯑꯗꯨꯝ ꯇꯧꯁꯤ ꯑꯗꯨꯒ ꯄꯣꯠꯁꯤꯡꯗꯣ ꯍꯥꯟꯅ ꯈꯟꯗꯣꯛꯑꯒ ꯌꯦꯡꯁꯤ ꯑꯇꯩ ꯑꯇꯩꯅ ꯀꯔꯤ ꯀꯔꯤ ꯀꯞ ꯄ꯭ꯂꯦꯠꯀꯨꯝꯕꯁꯨ ꯌꯥꯎꯗꯨꯔꯤꯕꯔꯥ ꯍꯥꯏꯗꯤꯅ

ꯑꯗꯨꯁꯨ ꯑꯪ ꯍꯥ ꯍꯣꯏ ꯎꯅꯔꯦ ꯑꯣ ꯍꯣꯏ ꯑꯪ ꯎꯝ ꯎꯝ ꯍꯣꯏ ꯂꯩꯅꯤ ꯍꯣꯏ ꯍꯣꯏ ꯍꯣꯏ ꯂꯩꯌꯦ ꯂꯩꯌꯦ ꯑꯍꯣꯏ ꯎꯝ ꯍꯣꯏ ꯍꯣꯏ ꯍꯣꯏ ꯂꯩꯌꯦ ꯂꯩꯌꯦ

ꯌꯥꯅꯤ ꯌꯥꯅꯤ ꯑꯄꯥꯝꯕ ꯑꯗꯨꯝ ꯎꯝ

ꯂꯩꯌꯦ ꯂꯩꯌꯦ

ꯎꯝ

ꯍꯣꯏ ꯍꯣꯏ ꯌꯥꯅꯤꯌꯦ ꯑꯪ ꯂꯩꯌꯦ ꯂꯩꯌꯦ ꯏꯁꯇꯤꯜ ꯎꯝ ꯍꯣꯏ ꯍꯣꯏ ꯏꯁꯇꯤꯜꯁꯨ ꯂꯩ ꯍꯣꯏ ꯍꯣꯏ

ꯐꯪꯉꯦ ꯐꯪꯉꯦ ꯍꯣꯏ ꯍꯣꯏ ꯍꯣꯏ ꯍꯣꯏ ꯍꯣꯏ

ꯍꯣꯏ ꯃꯃꯜ ꯑꯗꯨꯝ ꯍꯦꯟꯅ ꯄꯤꯗꯣꯏꯅꯤ ꯑꯗꯣ ꯈꯥꯏꯅꯔꯒ ꯁꯣꯝꯗꯒꯤ ꯈꯨꯗꯣꯡ ꯆꯥꯕꯗꯣ ꯑꯩ ꯄꯥꯎ ꯑꯝꯇ ꯂꯧꯅꯖꯒꯦꯀꯣ ꯑꯉꯥꯡꯁꯤꯡ ꯂꯩꯔꯒꯗꯤ ꯍꯦꯛ ꯀꯩꯅꯣ ꯇꯧꯕ ꯃꯤꯗꯣ ꯂꯩꯕ꯭ꯔꯥ ꯂꯩꯇꯕ꯭ꯔꯥ ꯍꯥꯏꯕꯗꯣ

ꯂꯣꯏꯔꯕ ꯑꯇꯩ ꯑꯇꯩ ꯀꯔꯤ ꯀꯔꯤ ꯅꯤꯡꯁꯪꯕꯤꯌꯨ ꯂꯣꯏꯅꯃꯛ ꯑꯪ

ꯌꯥꯏꯌꯦ ꯌꯥꯏꯌꯦ